ꯑꯩꯅ ꯑꯩꯒꯤ ꯑꯍꯥꯡꯕ ꯃꯇꯝꯗ ꯑꯩꯗꯤ ꯈꯔ ꯀꯩꯅꯣ ꯁꯣꯞꯄꯤꯡꯁꯨ ꯄꯥꯝꯖꯕꯅꯤꯅ ꯁꯣꯞꯄꯤꯡ ꯑꯦꯞꯇ ꯆꯪꯉꯒ ꯐꯤꯔꯣꯟ ꯌꯦꯡꯖꯕ ꯑꯗꯒꯤ ꯃ꯭ꯌꯨꯖꯤꯛ ꯄꯥꯝꯖꯕꯅꯤꯅ ꯑꯩꯈꯣꯏꯒꯤ ꯃꯈꯜ ꯃꯈꯥ ꯀꯌꯥꯒꯤ ꯃ꯭ꯌꯨꯖꯤꯛ ꯇꯥꯔꯒ ꯄꯣꯊꯥꯕ ꯑꯁꯤ ꯑꯩꯒ ꯑꯍꯥꯡꯕ ꯃꯇꯝꯗ ꯇꯧꯖꯩ